ꯃꯇꯝꯒꯤ ꯃꯇꯨꯡꯏꯟꯅ ꯃꯅꯤꯄꯨꯔꯤ ꯂꯣꯜ ꯑꯁꯤ ꯍꯣꯡꯉꯛꯈꯤꯕꯒꯤ ꯋꯥꯔꯤ ꯍꯥꯏꯔꯒꯗꯤ ꯃꯇꯝ ꯍꯥꯟꯅ ꯑꯔꯤꯕ ꯃꯇꯝꯗ ꯄꯨꯋꯥꯔꯤꯒꯤ ꯃꯇꯝꯗ ꯑꯩꯈꯣꯏ ꯃꯩꯇꯩ ꯂꯣꯜ ꯍꯥꯏꯇꯥꯔꯦ ꯃꯩꯇꯩ ꯃꯌꯦꯛꯀꯤ ꯁꯦ ꯌꯥꯝꯅ ꯁꯤꯖꯤꯟꯅꯔꯝꯃꯦ ꯑꯗꯨꯕꯨ ꯑꯃꯨꯛ ꯃꯩꯇꯩ ꯃꯌꯦꯛꯁꯦ ꯁꯤꯖꯤꯟꯅꯗꯕꯤꯗ ꯕꯦꯡꯒꯣꯂꯤ ꯃꯌꯦꯛ ꯑꯃꯨꯛ ꯁꯤꯖꯤꯟꯅꯔꯝꯃꯦꯗꯅ ꯑꯗꯨꯒꯤ ꯃꯇꯨꯡꯗ ꯑꯃꯨꯛ ꯏꯅꯧ ꯅꯧꯅ ꯑꯃꯨꯛ ꯌꯥꯝꯅ ꯍꯧꯖꯤꯛ ꯃꯩꯇꯩ ꯃꯌꯦꯛꯁꯦ ꯑꯃꯨꯛ ꯆꯠꯅꯔꯛꯑꯦꯕ ꯃꯇꯝꯒꯤ ꯃꯇꯨꯡꯏꯟꯅ ꯑꯗꯨꯝ ꯆꯥꯎꯈꯠꯂꯛꯄ ꯃꯇꯨꯡꯏꯟꯅ ꯑꯩꯈꯣꯏ ꯏꯃꯥ ꯂꯣꯜ ꯑꯃ ꯂꯩꯖꯩ ꯍꯥꯏꯕꯗꯣ ꯑꯗꯨꯝ ꯇꯥꯛꯑꯦꯕ ꯏꯃꯥ ꯂꯣꯜꯁꯦ ꯃꯌꯥꯝꯅ ꯁꯛ ꯇꯥꯛꯀꯗꯃꯦ ꯍꯥꯏꯅ ꯏꯍꯧ ꯑꯃ ꯂꯥꯛꯄꯗꯒꯤ ꯃꯩꯇꯩ ꯃꯌꯦꯛꯁꯦ ꯑꯗꯨꯝ ꯁꯤꯖꯤꯟꯅꯕ ꯍꯧꯔꯦ ꯑꯗꯨꯒ ꯍꯧꯖꯤꯛ ꯍꯧꯖꯤꯛ ꯑꯩꯈꯣꯏꯅ ꯎꯕ ꯑꯍꯣꯡꯕ ꯍꯥꯏꯔꯒꯗꯤ ꯌꯥꯝꯅ ꯆꯥꯎꯈꯠꯂꯦ ꯍꯥꯟꯅꯒꯨꯝꯕ ꯅꯠꯇꯦ ꯃꯄꯥꯟ ꯂꯝꯒꯤ ꯂꯣꯜ ꯑꯩꯈꯣꯏ ꯃꯅꯤꯄꯨꯔꯗ ꯂꯩꯕ ꯃꯤ ꯍꯩꯔꯃꯤꯅ ꯃꯈꯣꯏꯔꯣꯝꯗꯁꯨ ꯑꯩꯈꯣꯏꯒꯤ ꯂꯣꯜꯁꯦ ꯍꯩꯍꯟꯕꯒꯤ ꯗꯔꯀꯥꯔ ꯑꯃ ꯑꯣꯏꯌꯦ ꯑꯗꯨꯅ ꯑꯩꯈꯣꯏꯒꯤ ꯃꯅꯤꯄꯨꯔꯒꯤ ꯏꯁꯥꯒꯤ ꯂꯣꯜ ꯂꯩꯖꯩ ꯍꯥꯏꯕꯁꯦ ꯃꯌꯥꯝꯗꯁꯨ ꯑꯩꯈꯣꯏꯅ ꯎꯠꯄꯒꯤ ꯗꯔꯀꯥꯔ ꯑꯃ ꯑꯣꯏꯌꯦ ꯃꯣꯏꯗꯁꯨ ꯑꯩꯈꯣꯏ ꯂꯣꯜ ꯂꯩꯖꯩ ꯍꯥꯏꯕꯁꯦ ꯇꯥꯛꯀꯗꯕꯅꯤ ꯑꯗꯨꯒ ꯌꯥꯔꯤꯕ ꯃꯈꯩ ꯑꯩꯈꯣꯏꯅ ꯏꯁꯥꯒꯤ ꯏꯃꯥ ꯂꯣꯜꯁꯤ ꯉꯥꯡꯁꯤ ꯃꯌꯥꯝꯁꯦ ꯑꯗꯨꯒ ꯁꯨꯃꯥꯏ ꯇꯧꯔꯒ ꯑꯍꯣꯡꯕꯁꯦ ꯑꯁꯨꯃꯥꯏꯅ ꯑꯩꯈꯣꯏ ꯏꯃꯥ ꯂꯣꯜ ꯉꯥꯡꯕ ꯉꯥꯛꯇ ꯑꯍꯣꯡꯕ ꯃꯌꯥꯝ ꯎꯕ ꯐꯪꯉꯦ ꯑꯩꯈꯣꯏꯅ ꯃꯣꯏꯒꯤ ꯂꯣꯜ ꯍꯩꯕꯅꯤꯅ ꯑꯩꯈꯣꯏꯒꯤ ꯂꯣꯜꯁꯨ ꯃꯣꯏꯗ ꯍꯩꯍꯟꯁꯦ ꯁꯨꯃꯥꯏ ꯇꯧꯔꯒ ꯇꯧꯁꯦ ꯍꯥꯏꯅꯤꯡꯉꯦ